ꯑꯩꯈꯣꯏꯅ ꯂꯥꯏꯔꯤꯛ ꯇꯝꯕ ꯃꯇꯨꯡꯗ ꯑꯩꯈꯣꯏꯅ ꯍꯣꯏ ꯏꯖꯨꯀꯦꯁꯟ ꯌꯥꯝ ꯋꯥꯅ ꯂꯥꯏꯛ ꯍꯥꯏ ꯏꯖꯨꯀꯦꯁꯟ ꯐꯪꯂꯒ ꯑꯩꯈꯣꯏꯅ ꯍꯥꯏꯌꯔ ꯏꯖꯨꯀꯦꯁꯟ ꯇꯝꯕ ꯇꯝꯒꯅꯤ ꯑꯦꯕ꯭ꯔꯤ ꯏꯁꯇꯨꯗꯦꯟ ꯇꯝꯒꯅꯤ ꯍꯥꯏꯅ ꯑꯗꯨꯒꯨꯝꯕ ꯀꯔꯤꯁꯨ ꯂꯩꯇꯦ ꯀꯣ ꯑꯩꯈꯣꯏꯅ ꯑꯩꯈꯣꯏꯒꯤ ꯏꯁꯇꯨꯗꯦꯟ ꯑꯃ ꯑꯣꯏꯔꯒ ꯑꯩꯈꯣꯏꯅ ꯂꯥꯏꯔꯤꯛ ꯇꯝꯂꯒ ꯑꯩꯈꯣꯏꯅ ꯐꯪꯈꯤꯕ ꯑꯩꯈꯣꯏꯒꯤ ꯑꯥꯏꯗꯤꯌꯥ ꯃꯇꯨꯡ ꯏꯟꯅ ꯑꯩꯈꯣꯏꯅ ꯑꯩꯈꯣꯏꯒꯤ ꯂꯥꯏꯐꯄꯨ ꯑꯩꯈꯣꯏꯅ ꯐꯨꯜꯐꯤꯜ ꯇꯧꯕ ꯌꯥꯏꯌꯦ ꯀꯣ ꯑꯗꯨꯒ ꯕꯤꯖꯤꯅꯦꯁ ꯇꯧꯕꯁꯨ ꯌꯥꯏꯌꯦ ꯑꯗꯨꯒ ꯁ꯭ꯀꯨꯜ ꯀꯥꯔꯤ ꯃꯈꯩ ꯑꯩꯈꯣꯏꯒꯤ ꯑꯋꯥꯡꯕ ꯊꯥꯛꯇ ꯑꯩꯈꯣꯏꯅ ꯃꯍꯩ ꯇꯝꯒꯅꯤ ꯍꯥꯏꯕꯁꯤꯗꯤ ꯑꯁꯤꯗꯤ ꯆꯨꯝꯗꯦ ꯍꯥꯏꯅ ꯑꯩꯗꯤ ꯂꯧꯋꯦ ꯃꯁꯥ ꯃꯁꯥꯒꯤ ꯏꯁꯣꯔꯅ ꯄꯤꯈꯤꯕ ꯇꯂꯦꯟꯗꯨꯕꯨ ꯑꯩꯈꯣꯏꯅ ꯇꯧꯔꯒ ꯑꯩꯈꯣꯏꯒꯤ ꯄꯨꯟꯁꯤꯗ ꯑꯩꯈꯣꯏꯅ ꯁꯛꯁꯦꯁ ꯑꯣꯏꯍꯟꯕ ꯑꯗꯨꯒ ꯑꯩꯈꯣꯏꯒꯤ ꯂꯥꯏꯐ ꯑꯩꯈꯣꯏꯒꯤ ꯐꯦꯃꯂꯤꯗ ꯏꯁꯇꯦꯕꯜ ꯑꯣꯏꯍꯟꯕꯤꯕ ꯉꯝꯕꯁꯦ ꯑꯩꯈꯣꯏ ꯑꯗꯨꯁꯦ ꯑꯗꯨꯅ ꯍꯦꯟꯅ ꯏꯝꯄꯣꯔꯇꯦꯟ ꯑꯣꯏꯌꯦ ꯍꯥꯏꯌꯔ ꯏꯁꯇꯗꯤꯕꯨꯗꯤ ꯑꯗꯨꯒ ꯕꯤꯖꯤꯅꯦꯁ ꯇꯧꯔꯒ ꯂꯩꯕ ꯑꯗꯨꯒ ꯁ꯭ꯀꯨꯜ ꯖꯣꯞ ꯐꯪꯕ ꯑꯗꯨꯒ ꯃꯁꯥ ꯃꯁꯥꯒꯤ ꯇꯂꯦꯟ ꯑꯣꯏꯕꯅꯤꯅ ꯃꯤ ꯂꯣꯏꯅꯃꯛꯁꯦ ꯍꯥꯏꯌꯔ ꯏꯖꯨꯀꯦꯁꯟ ꯐꯪꯕ ꯂꯣꯏꯅꯃꯛꯁꯤꯅ ꯕꯤꯖꯤꯅꯦꯁ ꯇꯧꯋꯦ ꯑꯗꯨꯒ ꯊꯕꯛ ꯐꯪꯉꯦ ꯍꯥꯏꯕꯗꯤ ꯂꯩꯇꯦ